ꯑꯩꯅ ꯑꯥꯃꯥꯖꯣꯟꯗꯒꯤ ꯀꯨꯔꯇꯤ ꯑꯃ ꯀꯛꯑꯦ ꯂꯤꯁꯤꯡ ꯑꯃꯒ ꯆꯥꯝꯃꯉꯥꯅꯤ ꯑꯣꯐꯔꯗ ꯑꯩꯅ ꯂꯤꯁꯤꯡ ꯑꯃꯗ ꯀꯛꯏ ꯗꯥꯛ ꯕ꯭ꯂꯨ ꯀꯂꯔꯅꯤ ꯀꯣꯇꯟꯅꯤ ꯑꯗꯨ ꯀꯨꯔꯇꯤꯁꯤ ꯌꯥꯝꯅ ꯐꯩ ꯂꯤꯠꯄ ꯃꯇꯝꯗꯁꯨ ꯌꯥꯝꯅ ꯅꯨꯡꯉꯥꯏ ꯌꯥꯝ ꯏꯁꯃꯨꯠ ꯑꯣꯏ ꯑꯗꯨꯒ ꯑꯩꯉꯣꯟꯗꯁꯨ ꯀꯝꯐꯣꯔꯇꯦꯕꯜ ꯑꯣꯏ ꯁꯃꯔꯗ ꯌꯨꯁ ꯇꯧꯕꯗ ꯌꯥꯝꯅ ꯅꯨꯡꯉꯥꯏ ꯑꯗꯨꯒ ꯁꯨꯕ ꯆꯥꯝꯕꯗꯁꯨ ꯑꯗꯨꯝ ꯅꯨꯡꯉꯥꯏ ꯑꯗꯨꯒ ꯐꯤꯁꯨ ꯌꯥꯝꯅ ꯐꯩ ꯌꯥꯝꯅ ꯀꯥꯅꯩ ꯑꯩꯉꯣꯟꯗꯁꯨ ꯌꯥꯝꯅ ꯅꯨꯡꯉꯥꯏ